ꯏꯖꯨꯀꯦꯁꯟ ꯂꯣꯟꯒꯤ ꯃꯇꯥꯡꯗ ꯑꯗꯨꯝ ꯈꯪꯖꯩ ꯏꯖꯨꯀꯦꯁꯟ ꯂꯣꯟ ꯍꯥꯏꯕꯁꯤꯅ ꯑꯩꯈꯣꯏꯒꯤ ꯂꯥꯏꯔ ꯂꯩꯇꯕ ꯏꯃꯨꯡ ꯂꯥꯏꯔꯤꯛꯅ ꯇꯝꯖꯅꯤꯡꯕ ꯇꯝꯕꯅ ꯐꯪꯗꯕ ꯑꯉꯥꯡꯁꯤꯡꯗ ꯏꯖꯨꯀꯦꯁꯟ ꯂꯣꯟꯁꯤ ꯂꯧꯊꯔꯒ ꯂꯥꯏꯔꯤꯛ ꯇꯝꯕ ꯈꯣꯠꯄꯒꯤ ꯈꯨꯗꯣꯡ ꯆꯥꯕꯁꯦ ꯃꯌꯥꯝ ꯑꯃ ꯄꯤ ꯑꯗꯒꯤ ꯍꯧꯖꯤꯛ ꯑꯗꯨꯒ ꯏꯖꯨꯀꯦꯁꯟ ꯂꯣꯟꯁꯤ ꯂꯧꯔꯒ ꯍꯌꯦꯡ ꯃꯥꯅ ꯊꯕꯛ ꯑꯃ ꯏꯟꯈꯥꯡ ꯑꯃ ꯇꯧꯔ ꯃꯇꯨꯡꯗ ꯂꯣꯟꯁꯤ ꯇꯞꯅ ꯇꯞꯅ ꯁꯤꯡꯒꯠꯄ ꯌꯥꯕꯒꯤ ꯄ꯭ꯔꯣꯁꯦꯁꯁꯨ ꯂꯩ ꯑꯗꯨꯅ ꯂꯥꯏꯔꯤꯛ ꯇꯝꯅꯤꯡꯕ ꯇꯝꯕꯅ ꯐꯪꯖꯗꯕ ꯂꯥꯏꯔꯕ ꯑꯉꯥꯡꯁꯤꯡꯗꯗꯤ ꯃꯁꯤ ꯌꯥꯝꯅ ꯈꯨꯗꯣꯡ ꯆꯥꯕꯅꯤ ꯍꯥꯏꯅ ꯑꯩꯅ ꯈꯟꯖꯩ ꯃꯣꯏꯅ ꯇꯧꯕꯤꯔꯤꯕꯁꯤ ꯑꯗꯨꯅ ꯏꯖꯨꯀꯦꯁꯟ ꯂꯣꯟꯁꯤ ꯌꯥꯔꯤ ꯃꯈꯩꯗꯤ ꯃꯈꯥ ꯇꯥꯅ ꯑꯗꯨꯝ ꯇꯧꯕꯤꯅꯕ ꯑꯩ ꯑꯗꯨꯝ ꯑꯩꯅ ꯑꯩꯅ ꯀꯩꯅꯣ ꯇꯧꯅꯤꯡꯏ ꯍꯥꯏꯖꯅꯤꯡꯏ ꯃꯇꯥꯡꯁꯤ ꯌꯥꯝꯅ ꯐꯕ ꯃꯇꯥꯡ ꯑꯃ ꯑꯣꯏ ꯍꯥꯏꯅ ꯑꯩꯅ ꯈꯟꯖꯩ